ꯅꯍꯥꯔꯣꯜꯁꯤꯡꯅ ꯊꯕꯛ ꯐꯪꯗꯕꯒꯤ ꯃꯣꯏꯅ ꯍꯧꯖꯤꯛꯀꯥꯟꯁꯤ ꯕꯤ ꯑꯦ ꯑꯦꯝ ꯃꯦ ꯇꯝꯂꯒ ꯊꯕꯛꯇꯤ ꯂꯩꯇꯕ ꯌꯨꯝꯗ ꯑꯗꯨꯝ ꯐꯝꯂ ꯂꯩꯕ ꯑꯣꯇꯣꯗ ꯊꯧꯕ ꯅꯠꯇ꯭ꯔꯒ ꯑꯗꯨꯝ ꯁꯦꯀꯨꯔꯤꯇꯤ ꯒꯥꯠ ꯑꯣꯏꯕ ꯑꯗꯨ ꯌꯥꯝ ꯂꯩꯈ꯭ꯔꯦ ꯀꯔꯤꯒꯤꯅꯣ ꯍꯥꯏꯗꯤ ꯊꯕꯛꯅꯁꯨ ꯂꯩꯇꯕ ꯅꯠꯇ꯭ꯔꯒ ꯑꯩꯍꯥꯛꯅꯁꯨ ꯅꯍꯥꯔꯣꯜꯁꯤꯡꯅꯁꯨ ꯊꯋꯥꯏ ꯌꯥꯎꯅ ꯀꯝꯄꯤꯇꯤꯇꯤꯞ ꯑꯦꯛꯖꯥꯝꯒꯨꯝꯕ ꯌꯥꯎꯕꯤꯗꯕ ꯃꯣꯏꯅ ꯂꯥꯏꯔꯤꯛ ꯇꯝꯕ ꯃꯇꯝꯗ ꯃꯣꯏꯅ ꯃꯁꯥꯒꯤ ꯏꯟꯖꯣꯏꯃꯦꯟ ꯂꯣꯏꯅ ꯇꯧꯊꯣꯛꯂꯒ ꯍꯣꯔꯦꯟ ꯀꯝꯄꯤꯇꯤꯇꯤꯞ ꯑꯦꯛꯖꯥꯝ ꯌꯥꯎꯕ ꯉꯝꯗꯕ ꯌꯥꯝ ꯂꯩꯈ꯭ꯔꯦ ꯍꯧꯖꯤꯛꯀꯥꯟ ꯅꯍꯥꯔꯣꯜꯁꯤꯡ ꯑꯗꯨ ꯂꯩꯉꯥꯛꯇꯁꯨ ꯊꯕꯛ ꯌꯥꯝ ꯂꯥꯛꯇꯕꯁꯨ ꯄ꯭ꯔꯣꯕ꯭ꯂꯦꯝ ꯂꯩꯑꯦ ꯀꯩꯒꯤꯅꯣ ꯍꯥꯏꯗꯤ ꯑꯩꯈꯣꯏ ꯃꯤꯒꯤ ꯄꯣꯄꯨꯂꯦꯁꯟꯅ ꯑꯥ ꯋꯥꯡꯈ꯭ꯔꯕ ꯊꯕꯛꯅ ꯑꯥ ꯃꯈꯥꯗ ꯂꯩꯕ ꯑꯗꯨꯒꯤꯗꯃꯛ ꯍꯧꯖꯤꯛꯀꯥꯟꯁꯦ ꯖꯣꯕ ꯊꯕꯛꯁꯦ ꯐꯪꯕ ꯌꯥꯝ ꯋꯥꯈ꯭ꯔꯦ ꯂꯩꯉꯥꯛꯀꯤ ꯊꯕꯛꯁꯦ ꯑꯗꯨꯒꯤ ꯅꯍꯥꯔꯣꯜꯁꯤꯡꯅ ꯄ꯭ꯔꯥꯏꯕꯦꯠꯀꯤ ꯊꯕꯛ ꯑꯣꯏꯔꯁꯨ ꯑꯥ ꯃꯄꯥꯟꯔꯣꯝꯗ ꯗꯦꯜꯂꯤ ꯆꯠꯄ ꯃꯨꯝꯕꯥꯏ ꯆꯠꯄ ꯆꯤꯅꯥꯏ ꯆꯠꯄ ꯕꯦꯟꯒꯂꯣꯔ ꯆꯠꯄ ꯑꯗꯨꯒꯨꯝꯕ ꯂꯩꯔꯦ ꯀꯔꯤꯅꯣ ꯍꯥꯏꯔꯗꯤ ꯑꯩꯍꯥꯛꯀꯤ ꯂꯩꯉꯥꯛ ꯀꯤ ꯊꯕꯛ ꯐꯪꯗꯕꯅꯤꯅ ꯑꯥ ꯃꯄꯥꯜꯂꯣꯝꯗ ꯄ꯭ꯔꯥꯏꯕꯦꯠ ꯊꯕꯛ ꯐꯤꯔꯣꯟ ꯌꯣꯟꯕꯗ ꯁꯦꯜꯁꯗ ꯂꯩꯕ ꯈꯨꯖꯤꯟ ꯑꯗꯨꯒꯨꯝꯕ ꯁꯦꯝꯕ ꯑꯗꯨꯒꯨꯝꯕ ꯂꯣꯏ ꯆꯠꯈ꯭ꯔꯦ ꯑꯗꯨ ꯑꯩꯈꯣꯏ ꯂꯩꯉꯥꯛꯅ ꯀꯃꯥꯏ ꯇꯧ ꯇꯧ ꯇꯧꯔꯗꯤ ꯅꯍꯥꯔꯣꯜꯁꯤꯡ ꯊꯕꯛ ꯐꯪꯒꯦꯔ ꯑꯩꯅ ꯈꯟꯕꯗ ꯂꯩꯉꯥꯛꯅ ꯅꯍꯥꯔꯣꯜꯁꯤꯡ ꯏꯡꯀꯝ ꯏꯟꯕꯦꯖꯃꯦꯟ ꯄꯤꯅꯤꯡꯉꯥꯏ ꯃꯣꯏꯒꯤ ꯂꯣꯟꯒꯨꯝꯕ ꯄꯤꯕ ꯂꯣꯟ ꯏꯝꯄ꯭ꯂꯣꯏꯃꯦꯟ ꯄꯤꯅꯤꯡꯉꯥꯏ ꯑꯦꯟꯇꯔꯄꯦꯅꯔꯁꯤꯞꯀꯤ ꯂꯣꯟꯒꯨꯝꯕ ꯄꯤꯕ ꯌꯥꯏ ꯍꯥꯏꯅ ꯑꯩꯅ ꯈꯜꯂꯦ ꯑꯗꯨꯒ ꯅꯍꯥꯔꯣꯜꯁꯤꯡꯁꯨ ꯑꯦꯟꯇꯔꯄꯦꯅꯔꯒꯤ ꯂꯥꯏꯟꯗ ꯑꯗꯨꯝ ꯋꯥꯈꯜꯗꯣ ꯑꯦꯟꯇꯔꯄꯦꯅꯔꯒꯤ ꯂꯥꯏꯟꯗ ꯐꯖꯅ ꯃꯣꯏꯅꯁꯨ ꯑꯗꯨ ꯂꯥꯏꯟꯗ ꯋꯥꯍꯜ ꯐꯖꯅ ꯁꯦꯝꯅ ꯊꯣꯛꯂꯒ ꯄꯨꯊꯣꯛꯂꯒ ꯑꯦꯟꯇꯔꯄꯦꯅꯔ ꯇꯧꯕ ꯌꯥꯏ ꯍꯥꯏꯅ ꯑꯩꯗꯤ ꯈꯜꯂꯤ